ꯑꯥ ꯀꯔꯤ ꯌꯦꯡꯒꯗꯕ ꯂꯩꯁꯦ ꯑꯗꯨꯝ ꯐꯖꯕ ꯑꯗꯨꯝ ꯐꯪꯏ ꯑꯥꯇꯣꯔꯒꯨꯂꯥꯞꯀꯨꯝꯕ ꯑꯗꯨꯗꯩ ꯑꯇꯩ ꯑꯇꯩ ꯃꯈꯜ ꯃꯈꯜ ꯃꯌꯥꯝ ꯑꯃ ꯑꯗꯨꯝ ꯐꯪꯕꯤꯒꯅꯤ ꯑꯗꯣꯝꯅ ꯑꯄꯥꯝꯕꯗꯨ ꯑꯗꯨꯝ ꯍꯥꯏꯕꯤꯌꯨ ꯀꯩ ꯀꯩ ꯌꯦꯡꯒꯗꯕ ꯂꯩꯒꯗꯕ ꯑꯗꯨ ꯍꯪꯕꯤꯌꯨ ꯔꯣꯁ ꯔꯣꯁ ꯐꯪꯕꯤꯒꯅꯤ ꯔꯣꯁꯅ ꯆꯍꯨꯝ ꯑꯗꯨꯋꯥꯏ ꯂꯥꯛꯀꯅꯤ ꯑꯗꯨꯗꯒꯤ ꯑꯇꯩ ꯑꯇꯩ ꯁꯅꯥꯔꯩ ꯑꯗꯨꯒꯨꯝꯕ ꯃꯃꯜ ꯐꯖ ꯐꯖꯕ ꯃꯌꯥꯝ ꯂꯩꯔꯤ ꯑꯗꯣ ꯀꯔꯝꯕ ꯂꯧꯒꯗꯣꯏꯅꯣ ꯍꯥꯏꯗꯣ ꯍꯥꯏꯕꯤꯌꯨ ꯎꯝ ꯆꯥꯔꯥ ꯐꯪꯒꯅꯤ ꯍꯩꯅꯧ ꯆꯥꯔꯥ ꯑꯗꯩ ꯆꯝꯄ꯭ꯔꯥ ꯑꯪꯒꯨꯔ ꯑꯗꯨꯝꯕ ꯐꯪꯒꯅꯤ ꯑꯄꯥꯝꯕꯗꯣ ꯑꯗꯨꯝ ꯍꯥꯏꯕꯤꯌꯣ ꯃꯃꯜ ꯑꯗꯨꯝ ꯍꯥꯏꯔꯛꯀꯦ ꯑꯦꯄꯜꯁꯦ ꯀꯦꯖꯤꯗ ꯊ꯭ꯔꯤ ꯍꯟꯗ꯭ꯔꯦꯗ ꯑꯗꯨꯋꯥꯏꯃꯨꯛ ꯌꯣꯜꯂꯤ ꯋꯥꯇꯔꯃꯦꯂꯟꯅ ꯀꯦꯖꯤꯗ ꯋꯥꯟ ꯁꯕꯦꯟꯇꯤ ꯑꯗꯨꯋꯥꯏ ꯂꯥꯛꯀꯅꯤ ꯑꯗꯨꯒ ꯄꯥꯏꯅꯦꯄꯜꯅ ꯀꯦꯖꯤꯗ ꯇꯨ ꯍꯟꯗ꯭ꯔꯦꯗ ꯑꯗꯨꯋꯥꯏꯃꯨꯛ ꯂꯥꯛꯀꯅꯤ ꯁꯤ ꯈꯛꯇꯅ ꯂꯣꯏꯔꯕ꯭ꯔ ꯑꯇꯩꯗꯤ ꯌꯥꯔꯕ꯭ꯔ ꯑꯩꯒꯤ ꯑꯦꯗ꯭ꯔꯦꯁꯇꯤ ꯇꯣꯞ ꯇꯣꯞ ꯃꯈꯥ ꯂꯩꯀꯥꯏꯗ ꯂꯥꯛꯑꯣ ꯇꯣꯞ ꯃꯈꯥ ꯇꯣꯞ ꯃꯈꯥ ꯂꯩꯀꯥꯏꯗ ꯂꯥꯛꯄꯗ ꯑꯗꯨꯝ ꯍꯪꯉ ꯈꯪꯒꯅꯤ ꯃꯃꯜꯗꯣ ꯑꯗꯣꯝꯅ ꯂꯥꯛꯑꯒ ꯌꯦꯡꯕꯤꯔꯣ ꯌꯦꯡꯕꯤꯔꯒ ꯃꯃꯜꯗꯣ ꯁꯤꯅꯤ ꯁꯤꯅꯤ ꯍꯥꯏꯕꯗꯣ ꯇꯥꯊꯣꯛ ꯇꯥꯁꯤꯟ ꯈꯔ ꯇꯧꯒꯦ ꯑꯗꯨꯒ ꯑꯗꯨꯝ ꯂꯧꯕꯤꯕ ꯌꯥꯒꯅꯤ ꯑꯗꯩ ꯐꯖ ꯐꯖꯕ ꯂꯩꯁꯨ ꯆꯥꯔꯥ ꯑꯄꯥꯝ ꯑꯄꯥꯝꯕ ꯃꯌꯥꯝ ꯂꯩ ꯑꯄꯥꯝꯕ ꯈꯟꯕꯤꯌꯣ ꯑꯗꯨꯒ ꯄ꯭ꯔꯥꯏꯁꯁꯨ ꯑꯗꯨꯝ ꯇꯥꯖꯒꯦ ꯎꯝ ꯐꯪꯒꯅꯤ ꯐꯪꯒꯅꯤ ꯃꯆꯨ ꯃꯆꯨ ꯃꯌꯥꯝ ꯐꯪꯒꯅꯤ ꯗꯥꯏꯔꯤꯌꯥ ꯆꯥꯔꯥꯁꯨ ꯂꯩ ꯑꯗꯨꯗꯒꯤ ꯈꯥꯒꯤ ꯂꯩꯍꯥꯎ ꯆꯥꯔꯥ ꯇꯈꯦꯂꯩ ꯆꯥꯔꯥ ꯑꯗꯨꯝ ꯃꯆꯨ ꯃꯆꯨ ꯃꯈꯜ ꯁꯨꯅ ꯑꯗꯨꯝ ꯂꯩ ꯐꯖ ꯐꯖꯕ ꯇꯧꯒꯅꯤ ꯃꯌꯥꯝ ꯂꯧꯔꯒꯗꯤ ꯑꯣꯐꯔ ꯈꯔ ꯇꯧꯒꯅꯤ ꯂꯩ ꯂꯩ ꯆꯥꯔꯥ ꯆꯥꯃ ꯂꯧꯕꯗ ꯇꯔꯥ ꯍꯥꯞꯀꯅꯤ ꯆꯥꯔꯥ ꯑꯣꯏꯅ ꯂꯧꯕꯗ ꯇ꯭ꯋꯦꯟꯇꯤ ꯄꯥꯔꯁꯦꯟꯗꯤ ꯌꯥꯔꯣꯏ ꯇꯦꯟ ꯇꯦꯟ ꯄꯥꯔꯁꯦꯟꯒꯨꯝꯕ ꯇꯧꯒꯦ ꯌꯥꯅꯤ ꯌꯥꯝꯃꯜꯂꯦ ꯇ꯭ꯋꯦꯟꯇꯤ ꯄꯥꯔꯁꯦꯟꯗꯤ ꯎꯝ ꯑꯥ ꯃꯌꯥꯝ ꯃꯌꯥꯝ ꯂꯧꯕꯤꯌꯣ ꯑꯗꯨꯗꯒꯤ ꯑꯗꯨꯝ ꯈꯔ ꯑꯗꯨꯝ ꯇꯥꯖꯒꯦ ꯃꯌꯥꯝ ꯂꯧꯔꯒꯗꯤ ꯑꯅꯤꯃꯛ ꯂꯧꯔꯒ ꯂꯩꯁꯨ ꯐ꯭ꯔꯨꯏꯠꯁꯨ ꯍꯥꯏꯔꯕꯅꯤꯅ ꯑꯗꯣ ꯌꯦꯡꯉ ꯌꯦꯡꯉꯒ ꯑꯗꯨꯝ ꯇꯥꯔꯒꯦ ꯑꯗꯣꯝꯅ ꯂꯥꯛꯄꯤꯌꯨ ꯎꯝ ꯑꯥ ꯐꯖꯅꯤ ꯐꯖꯅꯤ ꯑꯗꯨꯗꯒꯤ ꯂꯩ ꯃꯔꯨ ꯀꯩꯀꯥꯁꯨ ꯑꯗꯨꯝ ꯌꯣꯜꯂꯤ ꯑꯄꯥꯝ ꯑꯄꯥꯝꯕ ꯑꯗꯨꯗꯒꯤ ꯆꯥꯔꯥ ꯁꯟꯗꯣꯛꯑꯒ ꯃꯌꯥꯝ ꯌꯣꯜꯂꯁꯨ ꯌꯥꯏ ꯃꯔꯨ ꯑꯣꯏ ꯂꯧꯔꯁꯨ ꯌꯥꯏ ꯑꯗꯨꯗꯒꯤ ꯃꯈꯟ ꯃꯈꯟ ꯌꯥꯝ ꯂꯩ ꯆꯥꯔ ꯐꯖꯕ ꯑꯗꯣ ꯀꯩꯁꯨ ꯊꯣꯏꯗꯣꯛꯄꯗꯤ ꯇꯧꯔꯣꯏ ꯑꯐꯕ ꯄꯣꯠ ꯉꯥꯛꯇꯅꯤ ꯌꯣꯟꯕꯗ ꯑꯗꯨ ꯂꯥꯛꯑꯒ ꯌꯦꯡꯕꯤꯔꯣ ꯃꯦꯝꯁꯤꯅ ꯀꯗꯥꯏ ꯖꯒꯥꯗꯒꯤ ꯑꯣꯏꯗꯣꯏꯅꯣ ꯎꯝ ꯑꯗꯨꯗꯤ ꯑꯗꯨꯗꯤ ꯏꯅꯛ ꯅꯛꯏ ꯏꯅꯛ ꯅꯛꯄꯅꯤꯅ ꯑꯗꯨꯝ ꯂꯥꯛꯑꯒ ꯎꯝ ꯌꯦꯡꯕꯤꯌꯨ ꯌꯥꯅꯤ ꯈꯨꯗꯣꯡꯆꯥꯕ ꯑꯗꯨꯝ ꯄꯤꯖꯒꯦ ꯅꯛꯄꯅꯤꯅ ꯑꯇꯩ ꯑꯥ ꯑꯇꯣꯞꯄ ꯀꯔꯤ ꯀꯔꯤ ꯄꯥꯝꯕ ꯑꯗꯨꯝ ꯂꯥꯛꯄ ꯅꯨꯃꯤꯠꯇ ꯑꯄꯥꯝꯕ ꯌꯥꯎꯗ꯭ꯔꯒꯁꯨ ꯑꯄꯥꯝꯕ ꯑꯃ ꯍꯥꯏꯔꯝꯕꯗ ꯁꯤ ꯄꯤꯌꯨ ꯂꯩ ꯆꯥꯔꯥ ꯁꯤꯃ ꯎꯍꯩ ꯋꯥꯍꯩꯕꯨ ꯑꯣꯏꯔꯁꯨ ꯑꯃꯕꯨ ꯑꯣꯏꯔꯁꯨ ꯍꯥꯏ ꯃꯇꯝꯗ ꯑꯗꯨꯝ ꯑꯩꯈꯣꯏꯅ ꯑꯗꯨꯝ ꯄꯤꯒꯦ ꯉꯝꯒꯅꯤ ꯑꯥ ꯄꯤꯡ ꯀꯂꯔ ꯂꯩꯅꯤ ꯄꯤꯡ ꯀꯂꯔ ꯑꯋꯥꯎꯕ ꯑꯗꯨ ꯔꯦꯗ ꯀꯂꯔ ꯂꯩꯒꯅꯤ ꯑꯊꯣꯟꯕ ꯂꯩꯒꯅꯤ ꯑꯗꯨꯒꯨꯝꯕ ꯂꯩꯒꯅꯤ ꯑꯥ ꯖꯨꯕꯥꯀꯨꯁꯨꯝꯒꯤ ꯃꯃꯜꯗꯤ ꯀꯩꯁꯨꯌꯥꯝ ꯊꯣꯏꯗꯣꯛꯅ ꯇꯥꯡꯕꯗꯤ ꯑꯣꯏꯗꯦ ꯄꯥꯝꯕꯤ ꯑꯃꯗ ꯐꯤꯞꯇꯤ ꯐꯣꯔꯇꯤ ꯑꯗꯨꯋꯥꯏ ꯂꯥꯛꯀꯅꯤ ꯑꯇꯩ ꯑꯇꯩ ꯑꯇꯩ ꯑꯇꯩ ꯑꯄꯥꯝꯕ ꯂꯩꯔꯁꯨ ꯑꯗꯨꯝ ꯍꯥꯏꯔꯛꯑꯣ ꯐꯖ ꯐꯖꯕ ꯂꯩꯒꯤꯗꯤ ꯐꯖ ꯐꯖꯕ ꯃꯌꯥꯝ ꯑꯗꯨꯝ ꯐꯪꯒꯅꯤ ꯗꯥꯏꯂꯤꯌꯥ ꯗꯥꯏꯂꯤꯌꯥꯁꯨ ꯂꯩꯒꯅꯤ ꯗꯥꯏꯂꯤꯌꯥ ꯃꯆꯨ ꯔꯦꯗ ꯀꯂꯔ ꯂꯩꯒꯅꯤ ꯂꯩ ꯑꯃꯗ ꯗꯥꯏꯂꯤꯌꯥꯗꯗꯤ ꯀꯂꯔ ꯑꯍꯨꯝ ꯃꯔꯤ ꯐꯪꯒꯅꯤ ꯎꯝ ꯔꯦꯗ ꯐꯪꯒꯅꯤ ꯋꯥꯏꯠ ꯐꯪꯒꯅꯤ ꯌꯦꯜꯂꯣ ꯐꯪꯒꯅꯤ ꯄꯤꯡ ꯀꯂꯔ ꯐꯪꯒꯅꯤ ꯑꯗꯨꯗꯒꯤ ꯗꯥꯛ ꯄꯤꯡꯒꯨꯝꯕ ꯐꯪꯒꯅꯤ ꯑꯗꯨꯒ ꯔꯣꯁꯇꯗꯤ ꯋꯥꯏꯠ ꯐꯪꯒꯅꯤ ꯌꯦꯜꯂꯣ ꯐꯪꯒꯅꯤ ꯃꯤꯛꯁ ꯃꯆꯨ ꯁꯥꯠꯄ ꯐꯪꯒꯅꯤ ꯔꯦꯗ ꯀꯂꯔ ꯐꯪꯒꯅꯤ ꯑꯗꯨ ꯈꯥꯒꯤ ꯂꯩꯍꯥꯎꯗꯗꯤ ꯋꯥꯏꯠ ꯀꯂꯔ ꯑꯃ ꯐꯪꯒꯅꯤ ꯔꯦꯗ ꯀꯂꯔ ꯑꯃ ꯐꯪꯒꯅꯤ ꯑꯗꯨꯝ ꯑꯄꯥꯝꯕ ꯂꯩ ꯑꯃꯇꯪꯗ ꯃꯆꯨ ꯃꯆꯨ ꯁꯅꯥꯔꯩꯃꯛꯇ ꯑꯣꯏꯔꯁꯨ ꯃꯆꯨ ꯃꯆꯨ ꯃꯌꯥꯝ ꯐꯪꯕ ꯑꯗꯨꯒꯨꯝꯕꯁꯨ ꯂꯩꯒꯅꯤ ꯑꯅꯦꯝꯕ ꯑꯋꯥꯡꯕ ꯑꯗꯨꯗꯒꯤ ꯃꯌꯥꯏ ꯑꯣꯏꯔꯞꯅ ꯂꯩꯕ ꯂꯩꯒꯅꯤ ꯑꯗꯨ ꯃꯄꯜ ꯁꯥꯠꯄꯤ ꯂꯩꯁꯨ ꯂꯩꯒꯅꯤ ꯃꯆꯨ ꯃꯆꯨ ꯁꯥꯠꯄ ꯌꯦꯜꯂꯣ ꯀꯂꯔ ꯑꯗꯨꯗꯒꯤ ꯄꯦꯇ꯭ꯔꯨꯛ ꯂꯩ ꯃꯆꯨ ꯋꯥꯏꯠ ꯋꯥꯏꯠ ꯀꯂꯔ ꯂꯩꯒꯅꯤ ꯑꯇꯩꯁꯨ ꯃꯌꯥꯝ ꯂꯩꯔꯤ ꯃꯆꯨ ꯃꯆꯨ ꯑꯥꯄꯔꯥꯖꯤꯇꯥ ꯂꯩꯒꯅꯤ

ꯎꯝ ꯑꯧ ꯈꯔ ꯌꯦꯡꯒꯦ ꯌꯦꯡꯒꯦ ꯃꯃꯜ ꯍꯥꯏꯕꯗꯤ ꯃꯌꯥꯝ ꯃꯦꯝꯅ ꯀꯁꯇꯃꯔ ꯑꯃꯒꯁꯨ ꯑꯃꯨꯛ ꯄꯨꯁꯜꯂꯛꯑꯕꯅꯤꯅ ꯑꯩꯁꯨ ꯃꯦꯝꯒꯤꯗꯃꯛꯇ ꯄꯩꯁꯥ ꯑꯗꯨꯝ ꯇꯥꯖꯒꯦ ꯇꯦꯟ ꯄꯥꯔꯁꯦꯟꯃꯨꯛꯇꯤ ꯑꯗꯨꯝ ꯇꯥꯒꯦ ꯑꯩꯈꯣꯏꯒꯨ ꯃꯦꯝꯒ ꯑꯗꯨꯝ ꯀꯁꯇꯃꯔ ꯑꯗꯨꯝ ꯐꯖ ꯐꯖꯕ ꯃꯌꯥꯝ ꯀꯩꯅꯣ ꯇꯧꯔꯒꯗꯤ ꯃꯦꯝ ꯑꯩꯈꯣꯏꯒ ꯀꯁꯇꯃꯔ ꯑꯗꯨꯝ ꯂꯩꯅꯗꯣꯏꯅꯤꯅ ꯑꯗꯨꯝ ꯃꯦꯝꯒꯤꯁꯨ ꯈꯨꯗꯣꯡ ꯆꯥꯕ ꯃꯌꯥꯝ ꯑꯃ ꯄꯤꯖꯒꯦ ꯍꯩ ꯍꯩꯔꯥ ꯑꯇꯩꯗꯗꯤ ꯑꯄꯥꯝꯕꯗꯤ ꯌꯥꯎꯗ꯭ꯔꯕ꯭ꯔ ꯑꯄꯥꯝꯕ ꯃꯦꯝꯅ ꯎꯝ ꯈꯜꯂꯨ ꯐꯪꯕꯗꯤ ꯂꯣꯏ ꯐꯪꯒꯅꯤ ꯀꯤꯍꯣꯝꯁꯨ ꯐꯪꯒꯅꯤ ꯇꯣꯞ ꯇꯣꯞ ꯃꯈꯥ ꯂꯩꯀꯥꯏꯗ ꯂꯥꯛꯄꯤꯔꯣ ꯑꯗꯨꯝ ꯈꯪꯒꯅꯤ ꯑꯩꯒꯤ ꯃꯤꯡ ꯑꯗꯨꯝ ꯍꯪꯉꯒ ꯃꯆꯤꯟꯗ ꯂꯩꯔꯦ ꯑꯗꯨꯗꯒꯤ ꯑꯩꯈꯣꯏꯅ ꯁꯤꯒꯤ ꯑꯩꯈꯣꯏꯅ ꯂꯩꯁꯨ ꯊꯥꯕ ꯍꯩꯔꯥ ꯇꯧꯕꯁꯤꯅ ꯑꯃꯨꯛ ꯑꯩꯈꯣꯏꯅ ꯁ꯭ꯋꯥꯏꯗ ꯑꯩꯈꯣꯏ ꯏꯁꯥꯒꯤ ꯌꯨꯝꯗ ꯑꯃꯨꯛ ꯇꯧꯖꯔꯒ ꯑꯇꯣꯞꯄ ꯗꯨꯀꯥꯟꯗꯁꯨ ꯑꯃꯨꯛ ꯊꯥꯏ ꯗꯨꯀꯥꯟꯅ ꯊꯥꯡꯃꯩꯕꯟꯗ ꯊꯥꯏ ꯑꯗꯨꯗꯒꯤ ꯑꯗꯨꯗꯁꯨ ꯌꯦꯡꯉꯁꯨ ꯌꯥꯅꯤ ꯑꯩꯈꯣꯏ ꯁꯤꯗ ꯂꯥꯛꯑꯒꯁꯨ ꯌꯦꯡꯕꯁꯨ ꯌꯥꯅꯤ ꯏꯌꯥꯗ ꯌꯥꯅꯤ ꯎꯝ ꯎꯝ ꯊꯝꯃꯣ ꯊꯝꯃꯣ